ꯁꯤ ꯀꯩꯅꯣ ꯅꯠꯇ꯭ꯔꯣ ꯑꯥ ꯑꯩꯈꯣꯏꯒꯤ ꯀꯛꯆꯤꯡ ꯀꯛꯆꯤꯡꯒꯤ ꯀꯩꯅꯣꯗ ꯅꯦꯆꯔ ꯀꯤꯌꯣꯔꯗ ꯂꯩꯕ ꯐꯤꯗꯝ ꯁꯦꯟꯇꯔꯗꯣ ꯑꯣ ꯑꯗꯨꯒꯤ ꯐꯤꯗꯝ ꯁꯦꯟꯇꯔꯗꯣ ꯀꯃꯥꯏ ꯀꯃꯥꯏ ꯇꯧꯕꯅꯣ ꯅ ꯑꯝꯇ ꯍꯪꯖꯒꯦꯅ ꯇꯧꯔꯛꯏꯅꯤ ꯑꯥ

ꯑꯣ ꯑꯗꯨꯗꯤ ꯑꯥ ꯑꯉꯥꯡ ꯑꯃꯈꯛ ꯑꯃ ꯑꯃꯈꯛꯇꯪꯈꯛ ꯀꯩꯅꯣ ꯇꯧꯒꯦꯅ ꯇꯧꯕꯅꯦꯕꯀꯣ ꯑꯗ ꯃꯥꯁꯦ ꯆꯍꯤꯁꯦ ꯇ꯭ꯋꯦꯟꯇꯤ ꯃꯌꯥꯗꯤ ꯑꯣꯏꯔꯦꯕ ꯑꯗ ꯃꯣꯏ ꯆꯍꯤ ꯑꯗꯨꯝ ꯊꯝꯕ ꯀꯩꯁꯨ ꯀꯥꯏꯔꯣꯏꯗꯕ꯭ꯔꯥ ꯑꯥ ꯂꯩꯅꯤ ꯂꯩꯅꯤ

ꯑꯥ ꯍꯣꯏ ꯎꯝ ꯎꯝ ꯎꯝ ꯃꯥꯁꯤ ꯉꯔꯥꯡ ꯅꯍꯥꯟꯗꯒꯤ ꯁꯨꯝ ꯍꯦꯟꯖꯤꯜꯂꯛꯄ ꯑꯗꯨꯗꯀꯣ ꯃꯥꯁꯦ ꯁꯨꯝ ꯑꯇꯩ ꯑꯇꯣꯞꯄꯁꯨ ꯗ꯭ꯔꯒ ꯑꯇꯩꯁꯨ ꯌꯥꯎꯕ ꯃꯥꯜꯂꯦꯕ ꯃꯥꯏ ꯃꯑꯣꯡꯁꯦ ꯑꯗꯨꯅ ꯃꯥꯒꯤ ꯉꯔꯥꯡ ꯅꯍꯥꯟꯗꯩ ꯁꯨꯝ ꯍꯦꯟꯖꯤꯜꯂꯛꯄꯩ ꯃꯑꯣꯡꯗ ꯁꯨꯝ ꯇꯧꯔꯛꯄ ꯑꯗꯨꯅ ꯀꯩꯅꯣ ꯇꯧꯁꯤꯔꯅ ꯃꯥꯏ ꯇ꯭ꯔꯤꯠꯃꯦꯟ ꯇꯧꯐꯝꯁꯦ ꯊꯤꯖꯔꯛꯄꯅꯦ ꯑꯩꯅ ꯁꯨꯝ ꯃꯥꯏ ꯁꯤꯗ ꯐꯤꯕꯝ ꯑꯉꯥꯡꯒꯤ ꯁꯦꯟꯇꯔ ꯑꯃꯗꯤ ꯂꯩꯕꯅꯤ ꯍꯥꯏꯗꯤ ꯍꯥꯏꯕ ꯑꯗꯣ ꯑꯩ ꯆꯞ ꯆꯥꯕꯗꯤ ꯈꯪꯗꯕ ꯑꯗꯨꯒꯤ ꯑꯩꯅ ꯍꯪꯖꯔꯛꯏꯅꯤ

ꯃꯥꯁꯤ ꯑꯩꯈꯣꯏꯒꯤ ꯂꯥꯏꯔꯤꯛ ꯇꯝꯂꯤꯕꯅꯤ ꯍꯣꯏ ꯇꯞꯅ ꯇꯞꯅꯅꯤ ꯉꯥꯎꯔꯛꯏꯁꯦ ꯑꯗꯨ ꯃꯥꯒꯤ ꯑꯗꯨꯗ ꯆꯪꯂꯛꯄꯗ ꯆꯪꯒꯗꯕ ꯀꯔꯤ ꯀꯔꯤ ꯗꯔꯀꯥꯔ ꯑꯣꯏꯒꯗꯕꯁꯦ ꯑꯗꯥꯔ ꯑꯃ ꯂꯩꯔꯦ

ꯎꯝ ꯑꯗꯨꯗꯤ ꯑꯗꯨꯗꯤ ꯐꯔꯦ ꯑꯗꯣ ꯎꯝ

ꯐꯔꯦ ꯐꯔꯦ ꯑꯗꯨꯗꯤ ꯄꯨꯖꯔꯛꯑꯒꯦ ꯄꯨꯖꯔꯛꯑꯒ ꯁꯥꯟꯅꯔꯁꯤ ꯍꯣꯏ ꯐꯔꯦ ꯊꯝꯖꯔꯒꯦ ꯑꯗꯨꯗꯤ ꯌꯥꯝ ꯅꯨꯡꯉꯥꯏ